ꯂꯧꯃꯤꯁꯤꯡꯅ ꯂꯧ ꯂꯣꯛꯑꯕ ꯃꯇꯨꯡꯗ ꯑꯩꯈꯣꯏꯒꯤ ꯂꯧ ꯂꯧꯕꯨꯛꯇꯨꯗ ꯃꯊꯪꯒꯤ ꯂꯧ ꯂꯣꯛꯇ꯭ꯔꯤꯉꯩ ꯃꯊꯪꯒꯤ ꯂꯧ ꯎꯔꯛꯄ ꯍꯧꯗ꯭ꯔꯤꯉꯩ ꯃꯃꯥꯡꯁꯤ ꯃꯔꯛꯁꯤꯗ ꯊꯥꯕ ꯌꯥꯕ ꯑꯂꯨꯅꯤ ꯈꯪꯗꯦ ꯑꯗꯒꯤ ꯍꯪꯒꯥꯝꯅꯤ ꯈꯪꯗꯦ ꯊꯥꯔꯒ ꯃꯗꯨꯏꯗꯣ ꯂꯣꯛꯂꯛꯂꯒ ꯃꯗꯨ ꯑꯃꯨꯛ ꯌꯣꯜꯂꯒ ꯑꯗꯨꯏꯗꯨꯒꯤ ꯀꯥꯟꯅꯕ ꯐꯪꯕ ꯃꯌꯥꯝ ꯑꯃ ꯂꯂꯣꯟ ꯏꯇꯤꯛ ꯇꯧꯔꯒ ꯑꯗꯨꯃꯥꯏꯅ ꯍꯥꯏ ꯇꯥꯔꯦ ꯑꯩꯈꯣꯏꯒꯤ ꯐꯥꯔꯃꯔꯁꯤꯡꯁꯤꯅ ꯄꯥꯝꯃꯤ